ꯍꯟꯗꯛ ꯑꯩꯈꯣꯏꯗꯣ ꯏꯃꯥꯟꯅꯕ ꯃꯣꯏ ꯑꯍꯨꯝ ꯃꯔꯤꯒ ꯑꯩꯈꯣꯏ ꯑꯩꯈꯣꯏ ꯄꯨꯂꯞꯅ ꯑꯩꯈꯣꯏ ꯃꯉꯥꯁꯦ ꯀꯧꯕ꯭ꯔꯨ ꯆꯤꯡꯗ ꯀꯥꯏ ꯑꯗꯣ ꯀꯧꯕ꯭ꯔꯨ ꯆꯤꯡꯁꯤꯗ ꯀꯥꯕ ꯃꯇꯝꯗ ꯑꯩꯈꯣꯏꯅ ꯍꯥꯟꯅ ꯆꯍꯤ ꯑꯃꯒꯤ ꯃꯃꯥꯡꯗ ꯑꯩꯈꯣꯏꯁꯦ ꯍꯥꯟꯅ ꯆꯠꯂꯝꯃꯦꯕ ꯀꯥꯔꯨꯔꯦꯕꯀꯣ ꯑꯗꯨ ꯀꯥꯔꯨꯕ ꯃꯇꯝꯗꯨꯗ ꯃꯐꯝꯗꯨ ꯐꯖꯅ ꯅꯥꯟꯅ ꯁꯦꯡꯗꯣꯛꯑꯒ ꯑꯗꯩꯗꯤ ꯐꯠꯇ ꯍꯥꯎꯗꯤꯒꯨꯝꯕ ꯂꯩꯔꯝꯕ ꯈꯣꯠꯄꯁꯦ ꯑꯩꯈꯣꯏ ꯀꯣꯝ ꯇꯧꯊꯣꯛꯑꯒ ꯐꯖꯅ ꯍꯥꯞꯆꯤꯜꯂꯒ ꯐꯨꯝꯖꯜꯂꯒ ꯌꯥꯝꯅ ꯅꯥꯟꯅ ꯐꯖꯅ ꯊꯝꯖꯔꯝꯕꯅꯦꯕ ꯑꯗꯨꯕꯨ ꯑꯩꯈꯣꯏꯗꯤ ꯍꯜꯂꯦꯗꯅ ꯑꯩꯈꯣꯏꯗꯤ ꯍꯜꯂꯕ ꯃꯇꯨꯡ ꯑꯩꯈꯣꯏꯒꯤ ꯃꯇꯨꯡꯗ ꯃꯤ ꯈꯔ ꯑꯃꯨꯛ ꯂꯥꯛꯑꯝꯕ ꯃꯥꯜꯂꯦ ꯃꯣꯏꯅ ꯂꯥꯛꯑꯒ ꯃꯣꯏꯅ ꯄꯨꯔꯛꯄ ꯆꯥꯅ ꯊꯛꯅꯕ ꯑꯗꯨꯝ ꯑꯗꯨꯒꯨꯝꯕ ꯃꯌꯥꯝ ꯆꯥꯔꯝꯃꯒ ꯂꯦꯝꯕ ꯈꯣꯠꯄꯒꯤ ꯑꯗꯨꯒꯨꯝꯕ ꯃꯌꯥꯝꯗꯣ ꯃꯣꯏꯅ ꯑꯃꯨꯛ ꯆꯥꯏꯗꯅ ꯆꯥꯏꯔ ꯆꯥꯏꯔꯒ ꯍꯨꯟꯗꯣꯛꯑꯝꯕ ꯈꯣꯠꯂꯝꯕ ꯃꯌꯥꯝ ꯇꯧꯔꯝꯕꯒꯤ ꯌꯥꯝꯅ ꯃꯣꯠꯂꯒ ꯂꯩꯔꯝꯃꯦ ꯑꯗꯣ ꯌꯥꯝꯅ ꯅꯨꯡꯉꯥꯏꯇꯦ ꯑꯗꯨꯃꯥꯏꯅ ꯃꯐꯝ ꯃꯣꯠꯍꯟꯕ ꯑꯗꯨꯒꯨꯝꯕꯗꯣ ꯀꯌꯥ ꯅꯨꯡꯉꯥꯏꯇꯦ ꯑꯗꯨꯃꯥꯏꯅ ꯊꯝꯕ ꯍꯥꯏꯁꯦ ꯑꯩꯈꯣꯏꯒꯤ ꯂꯩꯆꯤꯜꯗ ꯑꯩꯈꯣꯏꯒꯤ ꯄꯥꯏꯔꯤꯕ ꯕ꯭ꯔꯠ ꯑꯩꯈꯣꯏ ꯎꯆꯦꯛ ꯀꯩꯀꯥꯁꯤꯅ ꯑꯃꯨꯛ ꯃꯐꯝ ꯑꯃꯗ ꯑꯃꯨꯛ ꯆꯦꯟꯒꯤꯕꯁꯨ ꯌꯥꯏ ꯑꯗꯨ ꯑꯃꯗꯃꯨꯛ ꯑꯃꯗꯃꯨꯛ ꯆꯦꯟꯊꯣꯛ ꯈꯣꯠꯊꯣꯛ ꯑꯃꯨꯛ ꯆꯥꯏꯊꯣꯛ ꯈꯣꯠꯇꯣꯛꯍꯟꯕꯒꯤ ꯃꯆꯥꯛ ꯑꯃꯁꯨ ꯑꯣꯏꯕ ꯁꯤꯁꯤꯅ ꯁꯤ ꯀꯌꯥ ꯇꯧꯕꯁꯦ ꯑꯩ ꯀꯌꯥ ꯅꯨꯡꯉꯥꯏꯖꯗꯦ ꯑꯗꯨꯒ ꯑꯩꯈꯣꯏꯅ ꯆꯤꯡꯁꯦ ꯀꯥꯕ ꯃꯇꯝꯗ ꯃꯐꯝꯗꯣ ꯅꯥꯜꯍꯟꯒꯦ ꯍꯥꯏꯔꯗꯤ ꯑꯩꯈꯣꯏꯅ ꯄꯨꯔꯛꯂꯤꯕ ꯆꯥꯅꯤꯡꯉꯥꯏ ꯊꯛꯅꯤꯡꯉꯥꯏ ꯌꯥꯎꯖꯔꯛꯂꯤꯕ ꯈꯔꯗꯣ ꯆꯥꯔꯕ ꯂꯣꯏꯔꯕ ꯃꯇꯨꯡꯗ ꯍꯨꯟꯗꯣꯛꯇꯕꯤꯗ ꯄꯨꯡꯍꯨꯟꯗ ꯍꯨꯟꯗꯣꯛꯇꯕꯤꯗ ꯃꯐꯝ ꯑꯃ ꯅꯥꯀꯟ ꯑꯃ ꯑꯣꯏꯒꯦꯔꯥ ꯃꯐꯝ ꯑꯃꯗ ꯐꯖꯅ ꯀꯣꯝ ꯑꯣꯏꯅ ꯐꯖꯅ ꯍꯨꯠꯇꯣꯛꯑꯕ ꯃꯇꯨꯡꯗ ꯇꯧꯊꯣꯛꯑꯕ ꯃꯇꯨꯡꯗ ꯑꯗꯨꯗ ꯄꯨꯂꯞ ꯍꯥꯞꯆꯤꯜꯂꯒ ꯊꯝꯕꯤꯔꯕ ꯃꯇꯨꯡ ꯑꯃꯨꯛꯀ ꯑꯩꯈꯣꯏꯅ ꯁꯤꯖꯤꯟꯅꯕ ꯑꯩꯈꯣꯏꯗ ꯂꯣꯏꯔꯦ ꯑꯩꯈꯣꯏꯒꯤ ꯆꯥꯅꯤꯡꯉꯥꯏ ꯊꯛꯅꯤꯡꯉꯥꯏꯁꯦ ꯂꯣꯏꯔꯦ ꯃꯈꯥꯇꯥꯅ ꯂꯩꯇ꯭ꯔꯦ ꯍꯥꯏꯔ ꯑꯩꯈꯣꯏ ꯆꯠꯂꯝꯗꯥꯏꯒꯤ ꯃꯇꯝ ꯑꯁꯤꯗ ꯍꯥꯞꯆꯤꯜꯂꯝꯃꯒ ꯂꯣꯏꯅ ꯐꯨꯝꯖꯤꯟꯕꯤꯔꯝꯃꯒ ꯐꯖꯅ ꯑꯃꯨꯛꯀ ꯂꯩꯈꯣꯝꯗꯣ ꯇꯧꯔꯒ ꯐꯖꯅ ꯃꯦꯟꯁꯤꯟꯕꯤꯔꯝꯃꯒ ꯐꯨꯝꯃꯒ ꯊꯝꯕꯤꯔꯝꯃꯗꯤ ꯆꯥꯏꯕꯒꯤ ꯃꯆꯥꯛꯇꯣ ꯍꯥꯏꯅ ꯍꯥꯏꯖꯅꯤꯡꯏ